ꯑꯣ ꯇꯥꯔꯕ ꯁꯣꯝ ꯁꯣꯝ ꯍꯦꯔꯣꯖꯤꯠ ꯅꯠꯇꯕ꯭ꯔꯣ ꯑꯣ ꯀꯩꯅꯣꯒꯤ ꯈꯣꯡꯖꯣꯝ ꯋꯥꯔ ꯃꯦꯃꯣꯔꯤꯌꯦꯜꯗ ꯀꯥꯎꯟꯇꯔꯗ ꯂꯩꯕꯤꯕꯗꯣ ꯅꯠꯇ꯭ꯔꯥ ꯑꯣ ꯌꯥꯝ ꯅꯨꯡꯉꯥꯏ ꯌꯥꯝ ꯅꯨꯡꯉꯥꯏꯖꯔꯦ ꯑꯩ ꯑꯝꯇꯪ ꯀꯩꯅꯣꯗ ꯈꯣꯡꯖꯣꯝ ꯋꯥꯔꯗꯣ ꯑꯝꯇꯪ ꯂꯥꯛꯀꯦ ꯇꯧꯕ ꯑꯗꯨꯗ ꯍꯥꯟꯅ ꯈꯤꯇꯪ ꯏꯟꯐꯣꯔꯃꯦꯁꯟ ꯂꯧꯒꯦꯗꯅ ꯍꯥꯏꯅ ꯄꯥꯎ ꯈꯤꯇꯪ ꯂꯧꯖꯒꯦꯗꯅ ꯐꯣꯟ ꯇꯧꯔꯛꯄꯅꯤ ꯀꯩꯀꯩ ꯅꯨꯃꯤꯠ ꯍꯥꯡꯗꯒꯦ ꯀꯔꯝ ꯀꯔꯝꯕ ꯅꯨꯃꯤꯠꯅ ꯀꯩꯅꯣ ꯊꯣꯡ ꯂꯣꯟꯕ꯭ꯔꯣ ꯈꯣꯠꯄ꯭ꯔꯣ ꯁꯨꯇꯤ ꯑꯣꯏꯕ꯭ꯔꯣ ꯂꯣꯏ ꯍꯥꯡꯉꯦ ꯁꯨꯇꯤ ꯊꯣꯡ ꯂꯣꯟꯕꯩ ꯃꯇꯝ ꯍꯥꯏꯗꯤ ꯂꯩꯇꯦ ꯍꯥꯏꯗꯤ ꯍꯞꯇꯥ ꯑꯃꯗ ꯅꯣꯡꯃꯥꯏꯖꯤꯡ ꯅꯣꯡꯃꯥꯏꯖꯤꯡꯁꯤꯃ ꯊꯣꯡ ꯂꯣꯜꯂꯦ ꯑꯗꯒꯤ ꯀꯩꯅꯣꯒꯤ ꯅꯤꯡꯊꯧꯀꯥꯕꯁꯤꯅ ꯊꯣꯡ ꯂꯣꯜꯂꯦ ꯍꯥꯏꯕꯒꯤ ꯋꯥꯔꯤ ꯂꯩꯇꯦ ꯑꯗꯨꯝ ꯄꯨꯜꯂꯞ ꯍꯥꯡꯉꯦꯀꯣ ꯍꯞꯇꯥ ꯑꯃꯁꯤ ꯄꯨꯜꯂꯞ ꯑꯣ ꯐꯔꯦ ꯐꯔꯦ ꯑꯗꯩ ꯑꯩ ꯍꯣꯔꯦꯟ ꯏꯃꯥꯅꯕꯁꯤꯡꯒ ꯑꯩꯈꯣꯏ ꯑꯩꯈꯣꯏ ꯃꯔꯤꯃꯨꯛꯁꯤ ꯑꯁꯨꯝ ꯂꯥꯛꯀꯦ ꯇꯧꯕꯅꯦꯕꯀꯣ ꯑꯗꯨꯒꯤ ꯒꯥꯔꯤ ꯅꯨꯡ ꯄꯥꯔꯀꯤꯡ ꯀꯩꯀꯩꯒꯤꯗꯤ ꯐꯖꯅ ꯃꯇꯤꯛ ꯆꯥꯅ ꯂꯩꯕ꯭ꯔꯥ ꯀꯃꯥꯏꯅ ꯇꯧꯋꯤ ꯑꯦ ꯑꯥ ꯑꯣ ꯑꯣ ꯑꯣ ꯐꯔꯦ ꯐꯔꯦ ꯑꯗꯨꯒ ꯃꯣꯏ ꯂꯥꯛꯄꯒꯤ ꯃꯤ ꯃꯈꯩ ꯂꯥꯛꯄꯒꯤ ꯑꯩꯈꯣꯏ ꯑꯦꯟꯇ꯭ꯔꯤꯒꯤ ꯀꯩꯅꯣꯅ ꯀꯃꯥꯏꯅ ꯇꯧꯕ ꯃꯤ ꯑꯃꯃꯝꯒꯤ ꯀꯌꯥ ꯀꯌꯥ ꯂꯧꯕ ꯈꯣꯠꯄ ꯌꯥꯡꯈꯩ ꯌꯥꯡꯈꯩ ꯑꯉꯥꯡꯒꯤꯗꯤ

ꯑꯣ ꯐꯔꯦ ꯐꯔꯦ ꯑꯗꯨꯑꯣꯏꯔꯒꯗꯤ ꯌꯥꯝ ꯅꯨꯡꯉꯥꯏ ꯑꯗꯨꯒ ꯀꯩꯅꯣꯒꯨꯝꯕꯗꯤ ꯐꯖꯅ ꯂꯩꯕ꯭ꯔꯥ ꯆꯥꯕ ꯊꯛꯄꯒꯤ ꯑꯩꯈꯣꯏ ꯀꯩꯒꯨꯝꯕ ꯑꯩꯈꯣꯏꯅ ꯁꯨꯝ ꯆꯥꯅꯤꯡꯕ ꯈꯣꯠꯅꯤꯡꯕ ꯂꯩꯗꯅ ꯀꯩꯅꯣꯒꯨꯝꯕ ꯌꯦꯟ ꯊꯣꯡꯕꯒꯨꯝꯕ ꯀꯩꯒꯨꯝꯕ ꯄꯤꯛꯅꯤꯛ ꯁꯨꯝ ꯄꯣꯔꯛꯑꯒ ꯆꯥꯕꯝ ꯈꯣꯠꯐꯝ ꯃꯐꯝ ꯑꯗꯨꯝ ꯌꯥꯅꯤꯀꯣ ꯑꯥ ꯑꯥ ꯑꯥ

ꯑꯥ ꯐꯔꯦ ꯐꯔꯦ ꯑꯗꯨꯒ ꯀꯩꯅꯣꯗꯤ ꯀꯃꯥꯏꯅ ꯇꯧꯋꯦ ꯄꯨꯡ ꯀꯌꯥ ꯀꯌꯥ ꯐꯧ ꯄꯨꯡ ꯀꯌꯥꯗꯩ ꯍꯥꯡꯉꯒ ꯄꯨꯡ ꯀꯌꯥꯗ ꯂꯣꯟꯕ ꯀꯃꯥꯏ ꯀꯃꯥꯏꯅ ꯇꯧꯕ ꯑꯗꯨꯅ

ꯎꯝ ꯑꯣ ꯑꯣ ꯀꯥꯂꯦꯟꯅ ꯃꯇꯝ ꯈꯤꯇꯪꯗꯤ ꯁꯥꯡꯉꯤꯀꯣ ꯅꯨꯡꯗꯥꯡ ꯊꯦꯡ ꯇꯥꯕꯩꯅꯦ ꯑꯣ ꯐꯔꯦ ꯐꯔꯦ ꯌꯥꯝ ꯅꯨꯡꯉꯥꯏꯖꯔꯦ ꯑꯗꯨꯒ ꯑꯦ ꯑꯃ ꯀꯩꯅꯣꯝꯇꯪꯒ ꯍꯪꯍꯧꯒꯦ ꯑꯩꯈꯣꯏꯅ ꯂꯥꯛꯄ ꯃꯇꯝꯗꯣ ꯑꯗꯨꯗ ꯁꯣꯝꯒꯤ ꯁꯤ ꯅꯝꯕꯔꯁꯤꯗ ꯑꯗꯨꯝ ꯄꯥꯎ ꯐꯥꯎꯕꯤꯕ ꯀꯩꯁꯨ ꯀꯥꯏꯗꯦꯀꯣ ꯌꯥꯅꯤꯀꯣ ꯑꯣ ꯑꯣ ꯐꯔꯦ ꯐꯔꯦ ꯑꯗꯨꯗꯤ ꯍꯣꯏ ꯍꯣꯏ ꯑꯩ ꯂꯥꯛꯑꯝꯗꯥꯏꯗ ꯑꯗꯨꯝ ꯄꯥꯎ ꯐꯥꯎꯖꯔꯛꯀꯦ ꯀꯣ ꯑꯗꯨꯏꯗꯤ ꯍꯣꯏ ꯐꯔꯦ ꯐꯔꯦ ꯑꯗꯨꯗꯤ ꯑꯩ ꯊꯝꯃꯦ ꯊꯝꯃꯦ ꯊꯝꯖꯔꯦ